ꯑꯩꯒꯤ ꯑꯏꯕ ꯑꯗꯨ ꯑꯇꯣꯞꯄ ꯑꯏꯕꯁꯤꯡꯗꯒꯤ ꯑꯩ ꯇꯣꯉꯥꯟꯅ ꯍꯦꯜꯂꯤ ꯍꯥꯏꯅ ꯈꯟꯈꯤꯕ ꯂꯩꯈꯤꯗꯦ ꯑꯗꯨꯒ ꯑꯩꯅ ꯐꯒꯠꯍꯟꯕ ꯄꯥꯝꯕ ꯑꯀꯛꯅꯕ ꯍꯤꯔꯝ ꯈꯔꯗꯤ ꯊꯥꯏꯅ ꯏꯄꯥ ꯏꯄꯨꯅ ꯊꯝꯕꯤꯔꯝꯕ ꯂꯣꯟ ꯑꯔꯤꯕ ꯂꯣꯟꯁꯤꯡ ꯑꯁꯤ ꯍꯧꯔꯛꯏꯕ ꯅꯍꯥꯔꯣꯟꯁꯤꯡꯗ ꯅꯍꯥꯁꯤꯡ ꯂꯥꯏꯔꯤꯛ ꯇꯝꯃꯤꯕ ꯑꯉꯥꯡ ꯅꯍꯥꯁꯤꯡꯗ ꯑꯩꯈꯣꯏꯒꯤ ꯑꯔꯤꯕ ꯂꯣꯜ ꯑꯁꯤ ꯀꯔꯤꯅꯣ ꯀꯝꯗꯧꯅ ꯑꯥꯔꯊꯁꯤ ꯀꯔꯝꯅ ꯍꯟꯒꯅꯤ ꯁꯤꯅ ꯀꯔꯝꯕ ꯃꯌꯦꯛꯅꯣ ꯁꯤꯅ ꯀꯔꯝꯕ ꯑꯥꯔꯊꯅꯣ ꯍꯥꯏꯕꯗꯨ ꯑꯈꯪ ꯑꯍꯩ ꯑꯣꯖꯥꯁꯤꯡꯅ ꯇꯥꯛꯍꯟꯖꯅꯤꯡꯏ ꯈꯪꯍꯟꯅꯤꯡꯏ ꯑꯗꯨꯅ ꯑꯩꯈꯣꯏꯒꯤ ꯑꯔꯤꯕ ꯂꯣꯜ ꯃꯩꯇꯩꯂꯣꯜ ꯃꯅꯤꯄꯨꯔꯤ ꯂꯣꯜ ꯑꯁꯤ ꯑꯩꯈꯣꯏꯒꯤ ꯂꯩꯔꯤꯕ ꯃꯅꯤꯄꯨꯔꯗ ꯂꯩꯔꯤꯕ ꯈꯪ ꯍꯩꯔꯕ ꯑꯣꯖꯥ ꯒꯨꯔꯨꯁꯤꯡꯅ ꯍꯧꯔꯛꯏꯕ ꯅꯍꯥꯔꯣꯜꯁꯤꯡ ꯑꯉꯥꯡ ꯁ꯭ꯀꯨꯜ ꯇꯝꯃꯤꯕ ꯀꯣꯂꯦꯖ ꯇꯝꯃꯤꯕ ꯈꯪꯗ꯭ꯔꯤꯕ ꯃꯩꯇꯩꯂꯣꯟ ꯃꯅꯤꯄꯨꯔꯤ ꯍꯥꯏꯕꯁꯤ ꯀꯔꯤꯅꯣ ꯍꯥꯏꯕꯁꯤ ꯈꯪꯗ꯭ꯔꯤꯕ ꯈꯪꯗꯕ ꯃꯤꯁꯤꯡꯗꯣ ꯑꯗꯨꯗ ꯑꯩꯈꯣꯏꯒꯤ ꯑꯔꯨꯕ ꯂꯣꯟꯁꯤꯡ ꯑꯗꯨ ꯑꯩꯈꯣꯏ ꯈꯪꯍꯟꯕ ꯄꯥꯝꯃꯤ ꯑꯁꯤꯅ ꯑꯩꯈꯣꯏꯒꯤ ꯂꯣꯟ ꯑꯁꯤ ꯆꯥꯎꯈꯠꯄ ꯑꯐꯕ ꯆꯥꯎꯈꯠꯄ ꯑꯃ ꯄꯨꯔꯛꯀꯅꯤ ꯍꯥꯏꯅ ꯑꯩꯅ ꯈꯟꯖꯩ